ꯑꯥꯎ ꯇꯧꯖꯔꯛꯑꯝꯃꯦ ꯂꯥꯛꯏꯕ ꯅꯣꯡ ꯂꯥꯛꯏꯕ ꯅꯣꯡꯃꯥꯏꯖꯤꯡ ꯅꯨꯃꯤꯠꯇ ꯏꯃꯥꯅꯕꯤꯁꯤꯡꯒ ꯆꯥꯛꯂꯦꯟ ꯃꯆꯥ ꯑꯃ ꯁꯤꯟꯖꯒꯗꯧꯔꯤ ꯑꯗꯨꯗꯨꯒꯤ ꯇꯧꯖꯔꯛꯑꯝꯕꯅꯦ ꯃꯅꯥ ꯃꯁꯤꯡ ꯈꯔ ꯂꯧꯅꯤꯡꯕꯒꯤ ꯃꯃꯜ ꯀꯌꯥ ꯀꯌꯥ ꯂꯩꯕꯤꯒꯦ ꯁ꯭ꯀꯨꯜꯒꯤ ꯏꯃꯥꯅꯕꯤ ꯀꯨꯟꯊ꯭ꯔꯥꯃꯨꯛ ꯄꯨꯟꯗꯣꯏꯅꯤ ꯃꯊꯦꯜꯁꯤꯡꯗꯨ ꯀꯦꯂꯤꯆꯅꯥ ꯕꯣꯔꯥ ꯆꯧꯃꯤꯟ ꯁꯤꯡꯖꯨ ꯑꯗꯨꯒ ꯃꯣꯃꯣ

ꯄꯩꯁꯥ ꯈꯔ ꯇꯥꯕꯤꯕ ꯌꯥꯒꯗ꯭ꯔꯣ ꯃꯌꯥꯝ ꯂꯧꯕꯒꯤ ꯌꯥꯔꯅꯤ ꯑꯗꯨꯈꯛꯇꯪ ꯇꯧꯖꯔꯒꯦ ꯄꯨꯡ ꯀꯌꯥꯗ ꯂꯥꯛꯎꯒꯦ ꯑꯣ ꯑꯗꯨꯐꯥꯎꯗ ꯂꯥꯛꯆꯔꯒꯦ ꯑꯧ ꯇꯥꯏꯑꯦ ꯑꯗꯨꯒꯤ ꯃꯇꯝ ꯐꯥꯎꯗ ꯂꯥꯛꯆꯔꯒꯦ ꯃꯃꯥꯡ ꯑꯣꯏꯅ ꯈꯔ ꯑꯗꯨꯝ ꯄꯤꯔꯁꯨ ꯌꯥꯏ ꯀꯥꯄꯛꯑꯒꯦ ꯑꯧ ꯑꯧ ꯌꯥꯅꯤ